ꯑꯧ ꯌꯥꯅꯤꯌꯦ

ꯑ ꯍꯥꯏꯌꯣ ꯑꯗꯨ ꯏꯆꯦꯅ ꯄꯥꯝꯃꯤꯁꯦ ꯑꯅꯤꯁꯤꯈꯛꯇꯔ ꯍꯥꯏꯗꯤ ꯀꯦ ꯖꯤ ꯃꯈꯥꯏ ꯆꯟꯕꯁꯨ ꯂꯩ ꯑꯗꯨꯒ ꯀꯩ ꯖꯤ ꯆꯟꯕ ꯂꯩ ꯀꯦ ꯖꯤ ꯑꯃꯃꯈꯥꯏ ꯑꯅꯤ ꯆꯟꯕꯁꯨ ꯂꯩ ꯑꯗꯨ ꯀꯔꯝꯕꯅꯣꯕ ꯑꯣꯏꯗꯣꯏꯁꯦ ꯄꯩꯁꯥꯕꯨ

ꯑꯣ ꯀꯦ ꯖꯤ ꯑꯃ ꯃꯈꯥꯏ ꯑꯅꯤꯒꯤꯗꯨꯗꯤ ꯂꯤꯁꯤꯡ ꯑꯃ ꯑꯃ ꯆꯃꯉꯥ ꯑꯗꯨꯃꯥꯏꯅ ꯂꯩꯕꯅꯦ ꯑꯗꯣ ꯏꯆꯦꯈꯣꯏꯅ ꯍꯥꯏꯗꯤ ꯄꯥꯝꯃꯒꯕꯨꯗꯤ ꯑꯗꯨꯝ ꯂꯝꯀꯣꯏꯕ ꯂꯥꯛꯄꯒꯤꯗꯤ ꯈꯔ ꯍꯥꯏꯗꯤ ꯑꯩꯈꯣꯏꯅ ꯀꯟꯁꯦꯁꯟ ꯄꯤꯕ ꯇꯥꯔꯦꯅꯦ ꯑꯗꯣ ꯀꯦ ꯖꯤ ꯑꯃ ꯃꯈꯥꯏꯒꯨꯝꯕꯗꯒꯤ ꯄꯥꯝꯕ꯭ꯔꯥꯕ ꯑꯗꯨꯒꯤꯗꯤ ꯀꯩꯁꯨꯝ ꯑꯀꯥꯏꯕ ꯂꯩꯔꯣꯏꯗ ꯍꯥꯏꯗꯤ ꯁꯤꯗꯕꯨ ꯊꯣꯡꯉꯗꯤ ꯌꯥꯝꯅ ꯍꯥꯎꯕꯅꯦ ꯑꯗꯨꯒ ꯍꯥꯏꯗꯤ ꯑꯩꯈꯣꯏ ꯑꯇꯣꯞ ꯑꯇꯣꯞꯄ ꯂꯩꯗꯅ ꯑꯇꯣꯞꯄ ꯀꯟꯇꯦꯅꯔꯗ ꯊꯣꯡꯕꯒꯤ ꯃꯍꯥꯎꯗꯨꯒ ꯁꯤꯗ ꯊꯣꯡꯕꯒꯤ ꯃꯍꯥꯎꯗꯨꯒꯗꯤ ꯑꯗꯨꯝ ꯌꯦꯡꯉꯣ ꯅꯣꯈꯣꯏꯅꯁꯨ ꯍꯦꯟꯅ ꯈꯪꯒꯅꯤ ꯁꯤꯖꯤꯟꯅꯔꯀꯥꯟꯗ ꯌꯥꯝꯅ ꯅꯨꯡꯉꯥꯏꯕꯅꯦ ꯁꯤꯖꯤꯟꯅꯕ ꯑꯗꯨꯒ ꯌꯥꯝꯅ ꯀꯥꯏꯒꯟꯕ ꯄꯣꯠꯇꯤ ꯑꯣꯏꯕꯅꯤꯅꯀꯣ ꯑꯩꯈꯣꯏꯅ ꯃꯁꯦ ꯗꯤꯂꯤꯕꯔꯤꯒꯨꯝꯕ ꯇꯧꯕꯗꯗꯤ ꯄꯩꯁꯥ ꯈꯔ ꯍꯦꯟꯕ ꯈꯣꯠꯄ ꯂꯩꯌꯦ ꯗꯤꯂꯤꯕꯔ ꯆꯥꯔꯖꯁꯦ ꯁꯨꯝ ꯑꯩꯈꯣꯏꯒꯤ ꯃꯅꯤꯄꯨꯔ ꯃꯅꯨꯡꯗ ꯑꯣꯏꯔꯒꯗꯤ ꯌꯥꯝꯅ ꯍꯦꯟꯗꯦꯗ ꯂꯨꯄꯥ ꯌꯥꯡꯈꯩ ꯆꯥꯃ ꯈꯛꯇꯅꯤ ꯑꯗꯨꯏ ꯑꯥꯎꯠꯁꯥꯏꯠꯇ ꯑꯣꯏꯔꯒꯅ ꯃꯐꯝ ꯃꯐꯝꯗꯨꯒꯤ ꯃꯇꯨꯡ ꯏꯟꯅ ꯄꯩꯁꯥ ꯑꯦꯃꯥꯎꯟꯗꯤ ꯑꯗꯨꯝ ꯂꯥꯛꯑꯅꯤ ꯑꯩꯈꯣꯏꯅ ꯃꯐꯝꯗꯨꯒꯤ ꯃꯇꯨꯡ ꯏꯟꯅ ꯄꯩꯁꯥꯗꯨ ꯂꯦꯞꯄꯅꯦꯕ ꯑꯗꯣ ꯀꯔꯝꯕ ꯑꯣꯏꯗꯣꯏꯅꯣ ꯄꯤꯔꯛꯇꯣꯏꯁꯦ ꯑꯧ ꯐꯔꯦ ꯐꯔꯦ ꯎꯝ